ꯊꯥꯔꯇꯤꯠ ꯃꯦ ꯇ꯭ꯋꯦꯟꯇꯤ ꯇ꯭ꯋꯦꯟꯇꯤ ꯊ꯭ꯔꯤ ꯐꯣꯔꯊ ꯁꯦꯞꯇꯦꯝꯕꯔ ꯇ꯭ꯋꯦꯟꯇꯤ ꯇ꯭ꯋꯦꯟꯇꯤ ꯊ꯭ꯔꯤ ꯇ꯭ꯋꯦꯟꯇꯤ ꯁꯦꯀꯦꯟ ꯅꯕꯦꯝꯕꯔ ꯅꯥꯏꯟꯇꯤꯟ ꯅꯥꯏꯟꯇꯤ ꯁꯚꯦꯟ ꯐꯤꯐ ꯖꯨꯟ ꯅꯥꯏꯟꯇꯤꯟ ꯅꯥꯏꯟꯇꯤ ꯅꯥꯏꯅ ꯁꯦꯚꯦꯟ ꯑꯣꯒꯁꯠ ꯅꯥꯏꯟꯇꯤꯟ ꯅꯥꯏꯟꯇꯤ ꯑꯩꯠ